ꯑꯗꯨꯝ ꯏꯃꯨꯡ ꯃꯅꯨꯡꯒ ꯃꯔꯨꯞꯁꯤꯡꯒꯤ ꯍꯔꯥꯎꯕꯒꯨꯝꯕ ꯄꯥꯡꯊꯣꯛꯄꯁꯦ ꯌꯥꯝ ꯄꯥꯎꯅꯗꯤ ꯄꯥꯡꯊꯣꯛꯇꯦ ꯀꯩꯒꯤꯅꯣ ꯍꯥꯏꯕꯗ ꯑꯗꯨꯝ ꯑꯩꯒ ꯑꯩꯒꯤ ꯏꯃꯨꯡ ꯃꯔꯨꯞꯁꯤꯡꯁꯦ ꯌꯥꯝ ꯗꯨꯝ ꯗꯥꯝ ꯇꯧꯕꯗꯣ ꯀꯩꯁꯨ ꯄꯥꯝꯕ ꯑꯣꯏꯕ ꯃꯤꯁꯤꯡꯗꯣ ꯑꯣꯏꯗꯦ ꯃꯆꯥ ꯑꯣꯏꯅꯁꯨꯝ ꯀꯦꯛ ꯃꯆꯥꯒꯨꯝꯕ ꯑꯃ ꯂꯩꯔꯒ ꯑꯩꯈꯣꯏ ꯃꯁꯦꯟ ꯀꯩꯅꯣ ꯁꯨꯝ ꯑꯆꯥꯄꯣꯠ ꯀꯨꯝꯕ ꯆꯥꯃꯤꯟꯅꯔꯒ ꯍꯔꯥꯎꯕ ꯐꯣꯡꯗꯣꯛꯄ ꯑꯗꯨꯃꯥꯏꯅ ꯁꯨꯝ ꯍꯥꯏꯗꯤ ꯅꯨꯡꯉꯥꯏꯅ ꯑꯩꯈꯣꯏ ꯃꯁꯦꯟ ꯋꯥꯔꯤꯒꯨꯝꯕ ꯇꯧꯔꯒ ꯑꯣꯏꯅꯒ ꯑꯣꯏꯅ ꯂꯦꯜꯂꯦ ꯑꯗꯨꯒ ꯑꯗꯨꯒꯨꯝꯕꯅ ꯍꯦꯟꯅꯁꯨ ꯏꯁꯥꯗ ꯅꯨꯡꯉꯥꯏꯕ ꯐꯥꯎꯋꯦ ꯑꯗꯨꯒ ꯑꯩꯈꯣꯏꯒꯤ ꯀꯩꯅꯣ ꯕꯣꯟꯗꯨꯁꯨ ꯍꯦꯟꯅ ꯀꯜꯍꯜꯂꯦ ꯍꯥꯏꯇꯔꯦ ꯑꯗꯨ ꯑꯗꯨꯒ ꯌꯥꯝ ꯆꯥꯎꯅ ꯃꯤꯃꯥꯡꯗ ꯀꯩꯅꯣ ꯎꯠꯊꯣꯛꯄꯒꯤ ꯇꯧꯕꯗꯣ ꯀꯩꯁꯨ ꯄꯥꯝꯕ ꯃꯤ ꯑꯝꯇ ꯂꯩꯇꯦ ꯑꯩꯅ ꯈꯪꯕꯗꯗꯤ ꯑꯗꯨꯅ ꯍꯧꯖꯤꯛꯀꯤ ꯑꯗꯨꯃꯥꯏꯅ ꯑꯗꯨꯝ ꯀꯩꯅꯣ ꯒ꯭ꯔꯨꯞ ꯃꯆꯥ ꯃꯆꯥꯗ ꯑꯗꯨꯝ ꯑꯩꯈꯣꯏꯒꯤ ꯑꯩꯈꯣꯏꯅ ꯑꯩꯈꯣꯏꯗ ꯊꯣꯛꯏꯕ ꯍꯔꯥꯎꯕꯗꯣ ꯄꯨꯟꯅ ꯅꯨꯡꯉꯥꯏꯕꯗꯣ ꯁꯦꯌꯔ ꯇꯧꯃꯤꯟꯅꯕꯗꯣ ꯑꯗꯨꯅ ꯍꯦꯟꯅ ꯅꯨꯡꯉꯥꯏꯖꯩꯌꯦ ꯑꯗꯨꯒ ꯑꯗꯨꯅ ꯍꯦꯟꯅ ꯃꯤꯅꯤꯡ ꯂꯩꯍꯜꯂꯦ ꯍꯥꯏꯇꯥꯔꯦ